ꯍꯂꯣ ꯍꯣꯏ ꯆꯥꯏꯋꯥꯔꯅꯦ ꯀꯅꯥ ꯑꯣꯏꯕꯤꯔꯒꯦ ꯎꯝ ꯏꯁꯇꯗꯤ ꯇꯨꯔ ꯍꯥꯏꯁꯦ ꯀꯥꯏ ꯆꯠꯅꯉꯥꯏ ꯀꯩ ꯃꯐꯝꯗ ꯑꯣ ꯆꯥꯟꯗꯦꯜ ꯃꯣꯔꯦ ꯅꯨꯃꯤꯠ ꯅꯨꯃꯤꯠ ꯀꯌꯥꯒꯤ ꯍꯣꯏ ꯍꯩꯇꯨꯗꯤ ꯒꯥꯔꯤꯗꯨ ꯋꯥꯏꯕ ꯌꯥꯒꯅꯤ ꯒꯥꯔꯤꯁꯦ ꯆꯥꯟꯗꯦꯜ ꯇꯨ ꯃꯣꯔꯦ ꯑꯣꯏꯔꯗꯤ ꯂꯤꯁꯤꯡ ꯇꯔꯥꯅꯤꯊꯣꯏ ꯇꯔꯥꯍꯨꯝꯗꯣꯏ ꯑꯗꯨꯋꯥꯏꯗ ꯑꯗꯨꯝ ꯌꯧꯔꯅꯤ ꯊꯥꯎ ꯊꯥꯎꯁꯦ ꯕꯁ ꯗ꯭ꯔꯥꯏꯚꯔꯅ ꯑꯗꯨꯝ ꯍꯥꯜꯂꯅꯤ ꯆꯥꯕ ꯆꯥꯕ ꯈꯣꯠꯄꯩꯁꯦ ꯎꯝ ꯆꯥꯕ ꯆꯥꯕ ꯈꯣꯠꯄꯒꯤꯁꯤ ꯑꯗꯨꯝ ꯄꯨꯟꯅ ꯇꯧꯔꯒ ꯄꯩꯁꯥ ꯈꯥꯏꯅꯔꯒ ꯄꯦꯁꯦꯟꯖꯔꯒ ꯄꯨꯟꯅ ꯆꯥꯔꯅꯤ ꯂꯤꯁꯤꯡ ꯇꯔꯥꯅꯤꯊꯣꯏ ꯍꯨꯝꯗꯣꯏ ꯑꯗꯨꯋꯥꯏ ꯑꯗꯨꯝ ꯂꯧꯔꯅꯤ ꯍꯣꯏ ꯆꯠꯂꯨꯁꯤꯀꯣ ꯎꯝ ꯍꯣꯏ ꯍꯣꯏ ꯍꯣꯏ ꯍꯣꯏ ꯊꯝꯃꯒꯦ ꯇꯧꯔꯣ